ꯑꯩꯕꯨ ꯌꯥꯝꯅ ꯅꯣꯛꯍꯟꯒꯤꯕ ꯂꯥꯏꯔꯤꯛ ꯄꯥꯖꯈ꯭ꯔꯦ ꯂꯥꯏꯔꯤꯛ ꯑꯗꯨꯒꯤ ꯃꯃꯤꯡꯗꯤ ꯃꯥꯏꯕ ꯑꯅꯤ ꯚꯨꯠ ꯊꯥꯖꯤꯟꯅꯕ ꯍꯥꯏꯕ ꯂꯥꯏꯔꯤꯛ ꯑꯗꯨꯅꯤ ꯑꯩꯅ ꯌꯥꯝ ꯅꯣꯛꯈꯤꯕ ꯃꯇꯥꯡ ꯍꯥꯏꯔꯒꯗꯤ ꯃꯥꯏꯕ ꯑꯃꯅ ꯃꯥꯏꯕ ꯑꯃꯗ ꯚꯨꯠ ꯊꯥꯖꯤꯟꯕꯒꯤ ꯃꯇꯥꯡ ꯑꯗꯨꯅꯤ ꯃꯥꯏꯕ ꯑꯃꯗꯨꯅ ꯃꯥꯏꯕ ꯑꯃꯗꯨꯒꯤ ꯃꯌꯨꯝꯗ ꯚꯨꯠ ꯊꯥꯖꯤꯜꯂꯛꯄꯗꯤ ꯑꯁꯦꯡꯕ ꯕꯨꯠ ꯊꯥꯖꯤꯜꯂꯛꯈꯤ ꯑꯗꯨꯒ ꯑꯃ ꯃꯥꯏꯕ ꯑꯇꯣꯞꯄ ꯑꯃꯗꯨꯅ ꯍꯩꯇꯅ ꯃꯥꯅ ꯃꯥꯏꯕ ꯁꯥꯕꯅꯤꯅ ꯚꯨꯠꯇꯣ ꯊꯥꯖꯤꯟꯅꯕꯗꯨ ꯃꯟꯇ꯭ꯔ ꯍꯩꯇ꯭ꯔꯕꯅꯤꯅ ꯃꯥꯅ ꯃꯥꯏꯕ ꯑꯃꯗꯨꯒꯤ ꯃꯌꯨꯝꯗ ꯗꯥꯏꯔꯦꯛ ꯃꯁꯥ ꯑꯣꯏꯅ ꯆꯠꯂꯒ ꯃꯥꯏꯕ ꯑꯃꯗꯨꯕꯨ ꯀꯤꯍꯟꯕꯒꯤ ꯃꯇꯥꯡ ꯑꯗꯨꯅꯦ ꯌꯥꯝꯅ ꯑꯩꯅ ꯅꯣꯛꯅꯤꯡꯈ꯭ꯔꯤꯁꯦ